ꯍꯜꯂꯣ ꯚꯥꯏ ꯇꯣꯝꯊꯤꯟ ꯅꯠꯇ꯭ꯔꯣ ꯁꯦ ꯑꯣ ꯎꯝ ꯚꯥꯏ ꯇꯣꯝꯊꯤꯟ ꯀꯝꯗꯧꯔꯤꯅꯣ ꯍꯧꯖꯤꯛ ꯀꯃꯥꯏ ꯇꯧꯔꯤꯅꯣ ꯄꯥꯎ ꯑꯝꯇꯁꯨ ꯐꯥꯎꯒꯦ ꯇꯧꯕꯅꯤ ꯐꯥꯎꯗꯅ ꯑꯗꯨꯝ ꯂꯩꯔꯦꯅꯦ ꯏꯔꯥꯡꯁꯤꯅ ꯑꯩꯁꯨ ꯑꯗꯨꯝ ꯎꯝ ꯌꯨꯝ ꯌꯨꯝꯗ ꯂꯩꯕꯁꯤꯁꯨ ꯅꯨꯡꯉꯥꯏꯇꯦꯅꯦ ꯁꯨꯃꯥꯏꯅ ꯁꯨꯝ ꯏꯔꯥꯡꯁꯤꯅ ꯃꯔꯝ ꯑꯣꯏꯔꯒ ꯍꯥꯏꯕꯗꯤ ꯍꯧꯖꯤꯛꯇꯤ ꯏꯔꯥꯡꯁꯨ ꯈꯔꯥ ꯅꯦꯝꯊꯔꯛꯑꯦꯕꯀꯣ ꯑꯇꯣꯞꯄ ꯔꯦꯗ ꯖꯣꯟ ꯑꯣꯔꯤꯌꯥ ꯁꯤꯡꯁꯦ ꯁꯨꯝ ꯅꯦꯝꯊꯔꯛꯑꯃꯤꯅ ꯑꯩꯈꯣꯏꯅꯁꯨ ꯑꯩꯅꯁꯨ ꯁꯨꯝ ꯃꯣꯏꯅ ꯈꯔ ꯂꯣꯡ ꯗ꯭ꯔꯥꯏꯚ ꯑꯣꯏꯅ ꯁꯦꯔꯧꯔꯣꯝꯗ ꯁꯨꯝ ꯍꯥꯏꯐꯦꯠꯇꯪ ꯀꯣꯏꯔꯨꯁꯤꯔꯥꯟ ꯍꯥꯏꯒꯦꯅ ꯇꯧꯔꯝꯃꯤꯅꯦ ꯑꯥ ꯍꯣꯏ ꯑꯗꯥ ꯃꯣꯏ ꯍꯧꯖꯤꯛ ꯀꯥꯂꯦꯟꯒꯤ ꯃꯇꯝꯁꯤꯗꯀꯣ ꯍꯥꯏꯕꯗꯤ ꯏꯁꯤꯡꯗꯣ ꯈꯔꯁꯨ ꯏꯪ ꯂꯨꯊꯔꯃꯦꯅ ꯍꯥꯏꯕꯗꯤ ꯅꯦꯝꯊꯔꯝꯃꯅꯦꯕ ꯑꯗꯨ ꯃꯄꯥꯟꯗꯨꯗ ꯑꯩꯈꯣꯏ ꯃꯤ ꯃꯌꯥꯝ ꯑꯃ ꯑꯩꯈꯣꯏꯒꯤ ꯄꯤꯀꯤꯅꯤꯛꯒꯨꯝꯕ ꯀꯩꯒꯨꯝꯕ ꯆꯠꯅꯔꯤꯑꯦ ꯍꯧꯖꯤꯛꯁꯦ ꯄꯤꯀꯤꯅꯤꯛꯒꯨꯝꯕ ꯀꯩꯒꯨꯝꯕ ꯆꯠꯄ ꯅꯨꯡꯉꯥꯏꯕꯅꯦ ꯎꯝ ꯃꯇꯝꯁꯤ ꯏꯃꯥꯟꯅꯕꯅꯁꯨ

ꯍꯣꯏ ꯍꯣꯏ ꯏꯃꯥꯟꯅꯕꯅꯁꯨ ꯍꯥꯏꯔꯦ ꯑꯗꯨꯃꯥꯏꯅ ꯇꯧꯁꯦꯍꯥꯏꯗꯅ ꯑꯃ ꯑꯗꯨ ꯏꯃꯥꯟꯅꯕꯈꯩꯒꯗꯤ ꯋꯥꯔꯤ ꯁꯥꯟꯅꯕ ꯂꯣꯏꯔꯕꯅꯦ ꯑꯗꯨ ꯚꯥꯏ ꯇꯣꯝꯊꯤꯟ ꯈꯛꯇ ꯉꯥꯏꯔꯕꯅꯦ ꯑꯩꯗꯤ ꯑꯩꯅ ꯄꯥꯎ ꯐꯥꯎꯅꯒꯦꯅ ꯈꯟꯂꯝꯅ ꯂꯩꯔꯝꯃꯤꯁꯦ ꯑꯗꯨ ꯍꯌꯦꯡꯁꯤ ꯇꯥꯡ ꯀꯨꯟꯒ ꯃꯥꯄꯜ ꯃꯟꯗꯦ ꯅꯨꯃꯤꯠꯁꯦ ꯁꯤꯁꯤꯗ ꯑꯌꯨꯛꯇ ꯑꯗꯨꯝ ꯄꯨꯡ ꯇꯔꯦꯠ ꯃꯈꯥꯏ ꯁꯤꯗꯒꯤ ꯑꯗꯨꯝ ꯆꯠꯈ꯭ꯔꯗꯕꯅꯦ ꯑꯥꯗ ꯅꯪꯉꯨꯅꯕ ꯑꯥ ꯑꯥ ꯍꯌꯦꯡ ꯑꯩꯈꯣꯏ ꯏꯃꯥꯟꯅꯕꯈꯩꯏꯒ ꯒꯥꯔꯤꯒ ꯇꯧꯔꯥ ꯂꯥꯛꯑꯥꯒꯦ ꯊꯣꯛꯂꯛꯑꯒꯦ ꯑꯗꯨꯒ ꯂꯣꯏꯁꯤꯜꯂꯒ ꯂꯩꯔꯝꯃꯣꯕ ꯑꯩ ꯀꯣꯜ ꯇꯧꯁꯤꯜꯂꯛꯀꯦ ꯑꯗꯨꯀꯥꯟꯗ ꯑꯥ

ꯌꯥꯏ ꯌꯥꯏ ꯏꯃꯥꯟꯅꯕꯅꯁꯨ ꯑꯁꯣꯝꯗꯩꯁꯨ ꯀꯟꯅ ꯃꯣꯏ ꯁꯟ ꯀꯤꯂꯣ ꯃꯔꯤ ꯃꯡꯉꯥ ꯑꯃꯁꯨ ꯄꯥꯏꯔꯛꯑꯅꯦꯕꯀꯣ ꯑꯩꯈꯣꯏ ꯃꯤ ꯈꯤꯇꯥꯡꯁꯨ ꯌꯥꯝꯗꯣꯔꯤ ꯎꯝ ꯍꯣꯏ ꯍꯣꯏ